ꯑꯩꯈꯣꯏꯒꯤ ꯃꯥꯂꯦꯝꯁꯤ ꯍꯥꯟꯅꯗꯒꯤ ꯍꯧꯖꯤꯛꯅ ꯌꯥꯝꯅ ꯑꯍꯣꯡꯕ ꯆꯦꯟꯖ ꯍꯥꯏꯇꯥꯔꯦ ꯑꯍꯣꯡꯕ ꯂꯥꯛꯑꯦ ꯃꯁꯤ ꯑꯩꯈꯣꯏꯗ ꯑꯗꯨꯛꯀꯤ ꯃꯇꯤꯛ ꯅꯨꯡꯉꯥꯏ ꯃꯔꯝꯗꯤ ꯍꯥꯟꯅ ꯇꯧꯔꯝꯃꯤꯕ ꯑꯗꯨꯒ ꯍꯧꯖꯤꯛ ꯇꯧꯔꯤꯁꯤꯒꯗꯤ ꯌꯥꯝ ꯂꯥꯏꯕ ꯍꯥꯟꯅꯗꯤ ꯇꯦꯛꯅꯣꯂꯣꯖꯤ ꯆꯥꯎꯈꯠꯇ꯭ꯔꯤꯀꯥꯟꯗꯗꯤ ꯑꯩꯈꯣꯏ ꯃꯤꯑꯣꯏꯕꯗ ꯌꯥꯅ ꯋꯥꯕ ꯊꯕꯛ ꯑꯃꯠꯇ ꯁꯨꯔꯁꯨ ꯑꯗꯒꯤ ꯀꯔꯤꯒꯨꯝꯕ ꯃꯦꯆꯤꯟ ꯑꯃꯠꯇ ꯄꯥꯅꯔꯒꯁꯨ ꯑꯩꯈꯣꯏ ꯃꯤ ꯃꯤ ꯌꯥꯎꯔꯛꯇ꯭ꯔꯒꯗꯤ ꯌꯥꯗꯕ ꯍꯧꯖꯤꯛꯇꯤ ꯇꯦꯛꯅꯣꯂꯣꯖꯤ ꯑꯩꯈꯣꯏꯒꯤ ꯄ꯭ꯔꯤꯊꯤꯕꯤꯒꯤ ꯊꯥꯛꯇ ꯑꯗꯨꯛꯀꯤ ꯃꯇꯤꯛ ꯆꯥꯎꯈꯠꯂꯦ ꯃꯔꯝ ꯑꯁꯤꯅ ꯑꯩꯈꯣꯏꯒꯤ ꯍꯧꯖꯤꯛ ꯀꯔꯤꯒꯨꯝꯕ ꯊꯕꯛ ꯑꯃ ꯇꯧꯕ ꯃꯇꯝꯗ ꯍꯧꯖꯤꯛꯇꯤ ꯈꯨꯠꯁꯨ ꯈꯨꯠꯂꯥꯏ ꯃꯦꯆꯤꯟ ꯃꯌꯥꯝ ꯑꯃ ꯁꯤꯖꯤꯟꯅꯔꯦ ꯃꯁꯤꯁꯤꯡ ꯑꯁꯤꯅ ꯑꯩꯈꯣꯏ ꯃꯤꯑꯣꯏꯕꯗ ꯑꯗꯨꯛꯀꯤ ꯃꯇꯤꯛ ꯀꯥꯅꯕ ꯑꯩꯈꯣꯏ ꯃꯤꯑꯣꯏꯕꯗ ꯃꯇꯝ ꯍꯥꯏꯕꯗꯤ ꯃꯇꯝ ꯍꯥꯟꯅꯗꯤ ꯌꯥꯝ ꯃꯥꯡꯂꯝꯃꯤ ꯍꯧꯖꯤꯛꯇꯤ ꯃꯇꯝꯁꯤ ꯈꯨꯂꯥꯏ ꯑꯁꯤꯒꯤ ꯃꯇꯦꯡꯗꯒꯤ ꯌꯥꯝꯅ ꯂꯥꯏꯅ ꯁꯤꯖꯤꯟꯅꯕ ꯉꯝꯃꯦ ꯑꯗꯨꯅ ꯍꯧꯖꯤꯛ ꯍꯥꯟꯅ ꯇꯧꯔꯝꯃꯤꯕ ꯄꯣꯠꯁꯤꯡ ꯑꯗꯨ ꯍꯧꯖꯤꯛ ꯇꯦꯛꯅꯣꯂꯣꯖꯤ ꯈꯨꯠꯁꯨ ꯈꯨꯂꯥꯏ ꯑꯐ ꯑꯐꯕ ꯄꯨꯊꯣꯔꯛꯑꯕꯅꯤꯅ ꯍꯧꯖꯤꯛꯇꯤ ꯊꯕꯛ ꯑꯃ ꯊꯧꯔꯥꯡ ꯑꯃ ꯇꯧꯕ ꯃꯇꯝꯗ ꯈꯨꯂꯥꯏ ꯑꯗꯨꯒꯤ ꯃꯦꯆꯤꯟ ꯑꯗꯨꯒꯤ ꯃꯇꯦꯡꯅ ꯑꯩꯈꯣꯏ ꯃꯤꯑꯣꯏꯕꯒꯤ ꯌꯥꯝꯅ ꯅꯨꯡꯉꯥꯏꯅ ꯁꯤꯖꯤꯟꯅꯔꯦ ꯍꯧꯖꯤꯛ ꯍꯧꯖꯤꯛ ꯉꯁꯤ ꯑꯩꯈꯣꯏꯅ ꯃꯤꯑꯣꯏꯕꯅ ꯆꯥꯎꯈꯠꯂꯛꯄꯒꯤ ꯈꯣꯡꯊꯥꯡꯅ ꯑꯃꯅꯤꯅ ꯑꯩꯈꯣꯏꯅ ꯈꯜꯂꯤ ꯃꯥꯂꯦꯝ ꯑꯁꯤꯗ ꯍꯣꯡꯂꯛꯂꯤꯕꯁꯤ ꯑꯩꯈꯣꯏ ꯃꯤꯑꯣꯏꯕ ꯀꯌꯥꯅ ꯎꯕ ꯐꯪꯉꯤ ꯃꯁꯤ ꯎꯔꯤꯕ ꯑꯁꯤ ꯑꯩꯈꯣꯏ ꯇꯦꯛꯅꯣꯂꯣꯖꯤꯁꯤ ꯆꯥꯎꯈꯠꯂꯛꯄꯒꯤ ꯃꯇꯨꯡꯏꯟꯅ ꯑꯩꯈꯣꯏꯒꯤ ꯇꯨꯡꯒꯤ ꯃꯤꯔꯣꯜꯁꯤꯡꯁꯤꯅꯁꯨ ꯑꯁꯤꯒꯨꯝꯂꯕ ꯇꯦꯛꯅꯣꯂꯣꯖꯤꯒꯤ ꯈꯨꯠꯁꯨ ꯈꯨꯠꯂꯥꯏ ꯀꯌꯥ ꯄꯨꯊꯣꯔꯛꯂꯤꯕꯁꯤ ꯃꯈꯣꯏꯅ ꯑꯗꯨꯝ ꯎꯗꯨꯅ ꯑꯗꯨꯝ ꯂꯩꯍꯧꯔꯒꯗꯕ ꯑꯗꯨꯒꯨꯝꯂꯕ ꯃꯥꯂꯦꯝꯒꯤ ꯑꯣꯏꯕ ꯑꯩꯈꯣꯏꯒꯤ ꯆꯥꯎꯈꯠꯂꯛꯄꯒꯤ ꯈꯣꯡꯊꯥꯡ ꯑꯃꯅꯤ